ꯑꯩꯈꯣꯏꯒꯤ ꯁꯤꯗ ꯂꯝꯕꯤ ꯁꯣꯔꯣꯛ ꯐꯠꯇꯕꯒꯤ ꯍꯥꯏꯔꯗꯤ ꯂꯝꯕꯤ ꯀꯣꯏꯂꯥ ꯀꯩꯀꯥ ꯀꯥꯏꯔꯛꯄ ꯑꯃꯗꯤ ꯀꯣꯏꯂꯥ ꯀꯥꯏꯔꯛꯄꯁꯤꯅ ꯒꯥꯔꯤ ꯊꯧꯗꯣꯛ ꯊꯧꯖꯤꯟ ꯆꯠꯊꯣꯛ ꯆꯠꯁꯤꯟꯗ ꯌꯥꯝꯅ ꯑꯀꯥꯏꯕ ꯑꯣꯏ ꯑꯗꯒꯤ ꯒꯥꯔꯤ ꯑꯦꯛꯁꯤꯗꯦꯟ ꯇꯧꯕ ꯈꯣꯠꯄꯁꯨ ꯑꯗꯨꯝ ꯌꯥꯎꯋꯤ ꯂꯝꯕꯤ ꯐꯠꯇ꯭ꯔꯕꯅꯤꯅ ꯑꯗꯒꯤ ꯅꯣꯡꯁꯥ ꯁꯥꯔꯛꯄ ꯃꯇꯝꯗ ꯒꯥꯔꯤ ꯊꯧꯕ ꯃꯇꯝꯗ ꯒꯥꯔꯤ ꯊꯧꯕ ꯃꯇꯝꯗ ꯎꯐꯨꯟꯁꯨ ꯌꯥꯝ ꯆꯥꯏ ꯎꯐꯨꯟ ꯆꯥꯕꯅꯤꯅ ꯏꯁꯥꯗꯁꯨ ꯂꯣꯛ ꯊꯨꯡꯕ ꯈꯣꯠꯄꯁꯨ ꯑꯗꯨꯝ ꯇꯧꯋꯤ ꯑꯗꯒꯤ ꯃꯁꯤꯒꯤ ꯃꯇꯥꯡꯗꯁꯨ ꯂꯝꯕꯤꯁꯤꯒꯤ ꯃꯇꯥꯡꯗꯁꯨ ꯀ꯭ꯂꯕꯅꯁꯨ ꯋꯥꯔꯤ ꯑꯗꯨꯝ ꯁꯥꯕ ꯌꯥꯎꯈ꯭ꯔꯕꯅꯤ ꯂꯝꯕꯤꯁꯤꯒꯤ ꯃꯇꯥꯡꯗ ꯂꯝꯕꯤꯁꯤ ꯁꯦꯝꯅꯕꯒꯤꯗꯃꯛꯇ ꯑꯩꯈꯣꯏ ꯖꯤꯂꯥ ꯑꯃꯗꯤ ꯑꯇꯣꯞꯄ ꯄ꯭ꯔꯗꯥꯟꯁꯤꯡꯗ ꯑꯗꯨꯝ ꯁꯤ ꯂꯝꯕꯤꯁꯤꯒꯤ ꯃꯇꯥꯡꯗ ꯍꯥꯏꯕꯁꯨ ꯌꯥꯎꯈ꯭ꯔꯕꯅꯤ ꯂꯝꯕꯤ ꯐꯠꯇꯕꯁꯤꯅ ꯃꯔꯝ ꯑꯣꯏꯔꯒ ꯑꯅꯥ ꯑꯌꯦꯛ ꯆꯠꯊꯣꯛ ꯆꯠꯁꯤꯟꯗꯁꯨ ꯌꯥꯝꯅ ꯈꯨꯗꯣꯡ ꯆꯥꯗꯕ ꯑꯣꯏꯍꯜꯂꯤ ꯁꯤ ꯍꯥꯏꯔꯒ ꯂꯣꯏꯁꯟꯖꯔꯒꯦ